ꯑꯩꯈꯣꯏꯒꯤ ꯂꯝꯗꯗꯤ ꯑꯩꯈꯣꯏꯒꯤ ꯑꯗꯨꯋꯥꯏ ꯑꯅꯛꯄ ꯍꯥꯏꯇꯥꯔꯦ ꯑꯗꯨꯗꯗꯤ ꯑꯩꯈꯣꯏꯒꯤ ꯐꯨꯠꯕꯣꯜꯅ ꯑꯅꯝꯕꯅ ꯁꯥꯟꯅꯩ ꯑꯗꯨꯕꯨ ꯐꯨꯠꯕꯣꯜ ꯁꯥꯟꯅꯕꯁꯤꯅ ꯑꯩꯈꯣꯏꯒꯤ ꯀꯩꯒꯨꯝꯕ ꯑꯩꯈꯣꯏꯒꯤ ꯊꯕꯛ ꯑꯃ ꯇꯧꯔꯛꯄ ꯃꯇꯝꯗ ꯃꯥꯒꯤ ꯁꯥꯔꯇꯤꯐꯤꯒꯦꯠ ꯀꯨꯝꯕ ꯀꯩꯒꯨꯝꯕ ꯑꯗꯨꯒꯨꯝꯕ ꯃꯌꯥꯝ ꯗꯔꯀꯥꯔ ꯑꯣꯏꯔꯛꯄ ꯑꯗꯒꯤ ꯑꯗꯨꯒꯨꯝꯕꯅ ꯊꯕꯛ ꯆꯪꯕꯗ ꯂꯥꯏꯕ ꯁꯥꯟꯅ ꯈꯣꯠꯅꯕꯅ ꯑꯩꯈꯣꯏꯒꯤ ꯍꯛꯆꯥꯡ ꯐꯍꯟꯕ ꯑꯃꯗꯤ ꯁꯨꯝ ꯅꯤꯁꯥ ꯄꯁꯥ ꯆꯥꯗꯕꯅꯤꯅ ꯑꯅꯝꯕꯅ ꯁꯥꯟꯅꯕ ꯍꯥꯏꯕꯁꯤꯇꯕꯨ ꯅꯤꯁꯥ ꯄꯁꯥ ꯆꯥꯗꯦꯗꯅ ꯆꯥꯕꯁꯨ ꯂꯩ ꯑꯗꯨꯨꯕꯨ ꯑꯇꯝꯅꯕ ꯈꯔꯇꯅꯦ ꯑꯗꯨꯕꯨ ꯑꯅꯝꯕꯅ ꯁꯥꯟꯅꯕꯗ ꯍꯛꯆꯥꯡ ꯐꯕ ꯑꯗꯒꯤ ꯑꯩꯈꯣꯏꯒꯤ ꯇꯧꯒꯗꯕ ꯊꯕꯛꯁꯤꯡꯁꯤ ꯇꯧꯕ ꯍꯥꯏꯇꯥꯔꯦ ꯍꯛꯆꯥꯡꯗꯨ ꯐꯤꯠ ꯑꯣꯏꯅ ꯁꯥꯟꯅꯔꯒ ꯂꯩꯔꯕꯅꯤꯅ ꯍꯛꯆꯥꯡꯗꯨ ꯐꯤꯠ ꯑꯣꯏꯅ ꯂꯩꯔꯦ ꯅꯥꯕ ꯑꯅꯥ ꯑꯌꯦꯛꯁꯨ ꯆꯪꯗ꯭ꯔꯦꯗꯅ ꯑꯗꯨꯒꯨꯝꯕ ꯀꯌꯥ ꯂꯩꯕ ꯑꯗꯒꯤ ꯁꯥꯟꯅꯕ ꯁꯥꯟꯅꯕꯁꯤꯅ ꯄꯨꯟꯅꯃꯛꯇ ꯂꯣꯏꯅ ꯀꯥꯟꯅꯔꯛꯏꯗ ꯁꯥꯟꯅꯗ꯭ꯔꯒꯗꯤ ꯑꯅꯥ ꯑꯌꯦꯛꯁꯨ ꯃꯌꯥꯝ ꯌꯥꯎꯁꯤꯜꯂꯛꯀꯅꯤ ꯑꯗꯨꯒꯨꯝꯕ ꯀꯌꯥ ꯑꯃ ꯂꯩ ꯍꯥꯏꯇꯥꯔꯦ